ꯀ꯭ꯔꯣꯝ ꯕ꯭ꯔꯥꯎꯖꯔ ꯍꯥꯡꯗꯣꯛꯑꯣ ꯇꯣꯝꯊꯤꯟ ꯋꯦꯕꯁꯥꯏꯠ ꯍꯥꯡꯗꯣꯀꯑꯣ ꯑꯣꯗꯔ ꯍꯤꯁꯇ꯭ꯔꯤꯗꯨ ꯍꯥꯡꯗꯣꯔꯀꯑꯣ ꯑꯁꯤꯒꯤ ꯈ꯭ꯋꯥꯏ ꯃꯊꯛꯀꯤ ꯄꯨꯡ ꯇꯔꯥꯒ ꯃꯤꯅꯤꯠ ꯀꯨꯟꯊ꯭ꯔꯥꯇꯔꯦꯠꯇ ꯑꯣꯔꯗꯔ ꯇꯧꯈꯤꯕꯁꯤꯡꯗꯣ ꯂꯣꯏꯅꯃꯛ ꯀꯦꯟꯁꯦꯜ ꯇꯧꯔꯒꯦ ꯀꯦꯟꯁꯦꯜ ꯇꯧꯕꯒꯤ ꯃꯔꯝꯅ ꯌꯨꯝꯗ ꯑꯊꯨꯕ ꯊꯕꯛ ꯑꯃ ꯂꯥꯛꯑꯦ ꯑꯗꯨꯅ ꯌꯨꯝꯗ ꯂꯩꯕ ꯐꯪꯉꯔꯣꯏ ꯀꯦꯟꯁꯦꯜ ꯀꯟꯐꯥꯝ ꯑꯣꯏꯔꯦꯀꯣ ꯌꯥꯔꯦꯀꯣ